ꯑꯩꯅ ꯍꯧꯖꯤꯛ ꯅꯈꯣꯏꯒꯤ ꯔꯤꯁꯇꯨꯔꯦꯟꯗ ꯑꯣꯗꯔ ꯊꯝꯕꯤꯕꯗꯨ ꯌꯥꯔꯕꯗꯤ ꯍꯟꯗꯣꯛꯈꯤꯕ ꯄꯨꯈꯝ ꯆꯥꯃꯁ ꯑꯗꯨꯒꯨꯝꯕꯁꯨ ꯈꯔ ꯑꯣꯏꯅ ꯌꯥꯎꯕꯤꯔꯛꯑꯣ ꯀꯔꯤꯒꯤꯅꯣ ꯍꯥꯏꯕꯗꯤ ꯑꯩ ꯍꯧꯖꯤꯛ ꯑꯣꯐꯤꯁꯇ ꯂꯩꯔꯤꯌꯦ ꯑꯗꯨꯒꯤ ꯑꯩ ꯌꯨꯝꯗ ꯌꯧꯕ ꯉꯝꯔꯣꯏ ꯑꯗꯨꯒ ꯑꯩꯒꯤ ꯑꯣꯗꯔ ꯑꯃꯨꯛꯀ ꯅꯨꯡꯁꯤꯖꯔꯤ